ꯍꯛꯆꯥꯡ ꯐꯍꯟꯕ ꯄꯨꯟꯁꯤ ꯃꯍꯤꯡ ꯑꯃꯗ ꯑꯩꯈꯣꯏꯒꯤ ꯁꯥꯟꯅꯕ ꯁꯥꯟꯅꯕꯅ ꯑꯩꯈꯣꯏꯗ ꯌꯥꯝꯅ ꯀꯥꯅꯕ ꯌꯥꯝ ꯄꯤ ꯁꯥꯟꯅꯕꯅ ꯀꯥꯅꯕ ꯄꯤꯕꯒꯤ ꯃꯔꯝꯗꯤ ꯑꯩꯈꯣꯏꯒꯤ ꯁꯥꯟꯅꯕꯁꯤꯅ ꯐꯨꯠꯕꯣꯜꯗꯕꯨ ꯍꯥꯏꯔꯒꯁꯨ ꯑꯩꯈꯣꯏꯒꯤ ꯁꯥꯟꯅꯕꯁꯦ ꯆꯦꯜꯗꯅ ꯑꯗꯩ ꯍꯨꯃꯥꯡ ꯇꯥꯍꯟꯗꯅ ꯏꯁꯥꯁꯦ ꯌꯥꯡꯊꯣꯛꯍꯟꯗꯅ ꯍꯦꯟꯅ ꯌꯥꯝꯅ ꯀꯥꯅꯕ ꯍꯥꯏꯕꯗꯨ ꯑꯣꯏꯍꯜꯂꯦ ꯑꯗꯨꯒ ꯃꯥꯒꯤ ꯑꯩꯈꯣꯏꯒꯤ ꯗꯤꯁꯤꯄ꯭ꯂꯤꯟꯗꯕꯨ ꯑꯣꯏꯔꯒꯁꯨ ꯌꯥꯝꯅ ꯊꯛꯁꯤ ꯈꯥꯁꯤ ꯈꯪꯕ ꯌꯥꯝ ꯀꯥ ꯊꯛꯁꯤ ꯈꯥꯁꯤ ꯈꯪꯅ ꯑꯩꯈꯣꯏꯒꯤ ꯃꯤꯉꯣꯟꯗ ꯇꯧꯔꯣꯏꯗꯕ ꯄ꯭ꯂꯦꯌꯥꯔ ꯑꯃꯗ ꯁꯨꯃꯥꯏꯅ ꯍꯥꯏꯅꯤ ꯃꯤꯉꯣꯟꯗ ꯁꯨꯃꯥꯏꯅ ꯍꯥꯏꯅꯤ ꯍꯥꯏꯕꯗꯨ ꯂꯣꯏꯅ ꯈꯪꯕ ꯉꯝꯃꯤ ꯑꯗꯨꯒ ꯊꯛꯁꯤ ꯈꯥꯁꯤ ꯅꯥꯏꯅꯁꯨ ꯆꯠꯄ ꯍꯥꯏꯕꯗꯨ ꯑꯣꯏꯍꯜꯂꯤ ꯁꯥꯟꯅꯕꯁꯤꯅ ꯑꯗꯨꯒꯤ ꯑꯩꯈꯣꯏꯒꯤ